ꯁꯥꯒꯤ ꯑꯥꯃꯥꯡꯕ ꯑꯃꯁꯨꯡ ꯃꯈꯣꯏꯗꯒꯤ ꯊꯣꯂꯛꯄ ꯋꯦꯁ ꯃꯇꯔꯦꯜꯁꯤꯡ ꯑꯁꯤ ꯑꯈꯣꯏꯅ ꯄꯣꯠ ꯆꯩꯁꯤꯡꯗ ꯍꯥꯞꯇꯨꯅ ꯆꯤꯟꯖꯥꯛ ꯃꯥ ꯄꯥꯝꯕꯤ ꯄꯥꯎ ꯃꯍꯩ ꯃꯔꯣꯡ ꯄꯥꯟꯅꯕ ꯍꯦꯟꯅ ꯐꯍꯜꯂꯤ ꯑꯗꯨꯒꯥ ꯃꯈꯣꯏꯒꯤ ꯋꯦꯁꯇꯨꯅꯥ ꯀꯔ ꯀꯅꯥꯒꯨꯝꯕ ꯈꯔ ꯈꯨꯡꯒꯪ ꯈꯔꯗꯗꯤ ꯃꯣꯏꯒꯤ ꯃꯩ ꯊꯥꯅꯕ ꯆꯤ ꯀꯩꯅꯣ ꯑꯣꯏꯅ ꯁꯤꯖꯤꯟꯅꯕꯖꯨ ꯌꯥꯎꯅꯩ ꯑꯗꯨꯃꯥꯏꯟ ꯇꯧꯔꯒ ꯑꯈꯣꯏ ꯋꯦꯁꯁꯦ ꯀꯟꯇ꯭ꯔꯣꯜ ꯇꯧꯋꯦ